ꯑꯩꯈꯣꯏꯒꯤ ꯃꯐꯝ ꯑꯁꯤꯗ ꯑꯩꯈꯣꯏꯒꯤ ꯍꯛꯁꯦꯜꯒꯤ ꯑꯣꯏꯕ ꯀꯣ ꯑꯅꯥ ꯂꯥꯏꯌꯦꯡ ꯁꯪ ꯅꯛꯅ ꯑꯗꯨꯝ ꯂꯩ ꯑꯩꯈꯣꯏꯒꯤ ꯄ꯭ꯔꯥꯏꯃꯔꯤ ꯍꯦꯜꯊ ꯁꯦꯟꯇꯔꯁꯤꯡ ꯌꯥꯝꯅ ꯅꯛꯅ ꯂꯩ ꯑꯗꯨꯒ ꯏꯔꯥꯞ ꯂꯥꯞꯇꯅ ꯖꯦꯅꯤꯝꯁ ꯑꯃꯁꯨꯡ ꯔꯤꯝꯁꯁꯨ ꯂꯩ

ꯑꯗꯨꯕꯨ ꯑꯩꯈꯣꯏꯅ ꯌꯥꯝꯅ ꯑꯦꯃꯥꯔꯖꯦꯟꯁꯤ ꯑꯣꯏꯔꯛꯄ ꯃꯇꯝꯗꯗꯤ ꯃꯐꯝ ꯑꯁꯤꯗ ꯃꯌꯥꯝꯒꯤ ꯑꯣꯏꯅ ꯑꯄꯨꯟꯕꯒꯤ ꯑꯣꯏꯅ ꯂꯥꯛꯄ ꯃꯔꯝ ꯑꯣꯏꯕꯅ ꯑꯩꯅ ꯑꯩꯅ ꯍꯦꯛꯇ ꯈꯨꯗꯛꯇ ꯌꯦꯡꯅꯤꯡꯕꯒꯤ ꯑꯄꯦꯟꯕ ꯑꯗꯨꯗꯤ ꯐꯪꯕꯗ ꯈꯔ ꯋꯥꯠꯂꯤ ꯑꯗꯨꯅ ꯃꯔꯝ ꯑꯣꯏꯗꯨꯅ ꯑꯩꯈꯣꯏꯅ ꯃꯇꯝ ꯈꯔꯒꯤ ꯑꯣꯏꯅꯁꯨ ꯄ꯭ꯔꯥꯏꯚꯦꯠꯇ ꯌꯦꯡꯕꯁꯨ ꯑꯗꯨꯝ ꯌꯦꯡꯅꯩ ꯑꯗꯨꯕꯨ ꯄ꯭ꯔꯥꯏꯚꯦꯠꯇ ꯌꯦꯡꯕ ꯃꯇꯝꯗꯗꯤ ꯑꯩꯈꯣꯏꯅ ꯁꯦꯜ ꯇꯤꯡꯉꯤ ꯑꯗꯨꯒ ꯃꯇꯝꯗꯤ ꯑꯩꯈꯣꯏꯗ ꯌꯥꯝꯅ ꯃꯥꯡꯍꯟꯗꯅ ꯑꯃꯗꯤ ꯑꯄꯥꯝꯕ ꯃꯑꯣꯡꯗ ꯑꯩꯈꯣꯏꯅ ꯈꯪꯕ ꯑꯗꯣ ꯌꯥꯝꯅ ꯊꯨꯅ ꯈꯪꯕ ꯉꯝꯃꯤ ꯑꯗꯨꯒ ꯑꯩꯈꯣꯏꯅ ꯑꯩꯈꯣꯏꯒꯤ ꯄꯥꯕ꯭ꯂꯤꯛ ꯍꯦꯜꯊ ꯁꯦꯟꯇꯔ ꯒꯚꯔꯟꯃꯦꯟꯒꯤ ꯃꯈꯥꯗ ꯆꯂꯥꯏꯔꯤꯕ ꯍꯣꯁꯄꯤꯇꯥꯜꯁꯤꯡ ꯑꯁꯤꯗ ꯌꯦꯡꯕ ꯃꯇꯝꯗꯗꯤ ꯁꯦꯜ ꯑꯃꯠꯇ ꯆꯪꯗꯦ ꯑꯗꯨꯕꯨ ꯑꯩꯈꯣꯏꯅ ꯊꯨꯍꯟꯅꯤꯡꯕ ꯃꯇꯝꯗꯗꯤ ꯊꯨꯕ ꯉꯝꯗꯕꯒꯤ ꯑꯗꯨꯒꯨꯝꯕ ꯑꯋꯥꯠꯄ ꯑꯃꯗꯨꯗꯤ ꯑꯩꯈꯣꯏꯗ ꯃꯥꯏꯌꯣꯛꯅꯩ